ꯍꯜꯂꯣ ꯁꯤ ꯑꯃꯥꯖꯣꯟꯒꯤ ꯗꯤꯂꯤꯚꯔꯤ ꯕꯣꯏ ꯉꯁꯥꯏ ꯉꯥꯏꯍꯥꯛꯀꯤ ꯃꯃꯥꯡꯗ ꯑꯩꯉꯣꯟꯗ ꯑꯩꯒꯤ ꯄꯣꯠ ꯌꯧꯔꯛꯄꯥꯒꯤ ꯐꯣꯜ ꯇꯧꯔꯀꯑꯝꯕꯗꯨ ꯑꯣꯏꯕꯤꯔꯕꯣ ꯑꯣ ꯑꯗꯣ ꯑꯩꯅ ꯉꯁꯥꯏꯗꯒꯤ ꯑꯩꯒꯤ ꯊꯣꯉꯥꯜꯗ ꯇꯣꯏꯂꯦꯠ ꯆꯪꯕ ꯐꯥꯎꯕ ꯆꯪꯗꯅ ꯅꯪ ꯈꯤꯇꯥꯡ ꯊꯨꯅ ꯊꯦꯡꯅꯅꯕꯒꯤꯗꯃꯛ ꯉꯥꯏꯔꯒ ꯂꯩꯔꯒ ꯅꯪ ꯍꯧꯖꯤꯛ ꯐꯥꯎꯕ ꯀꯔꯤ ꯑꯃ ꯌꯧꯔꯛꯇꯦ ꯅꯪꯒꯤꯁꯦ ꯑꯩꯉꯣꯟꯗ ꯅꯛꯑꯒ ꯍꯥꯏꯔꯛꯑꯝꯃꯒꯗꯤ ꯈꯔ ꯐꯒꯗꯕꯅꯤ ꯑꯗꯣ ꯌꯥꯝ ꯂꯥꯞꯅ ꯍꯥꯏꯔꯛꯄ ꯃꯦꯜꯂꯤ ꯑꯩꯁꯨ ꯅꯪ ꯑꯩꯈꯣꯏ ꯊꯣꯡꯒꯥꯜꯗ ꯉꯁꯤꯒꯤ ꯐꯩꯖꯣꯝ ꯑꯃ ꯁꯦꯠꯂꯒ ꯉꯥꯏꯔꯛꯏꯁꯤ ꯌꯥꯝꯅꯗꯤ ꯀꯨꯏꯔꯦ ꯌꯧꯕꯗꯤ ꯏꯌꯧꯃꯛ ꯍꯦꯑꯛ ꯌꯧꯁꯤꯜꯂꯛꯇꯦ ꯅꯪ ꯈꯤꯇꯪ ꯍꯥꯏꯗꯤ ꯂꯦꯠ ꯑꯣꯏꯒꯗꯕ ꯑꯣꯏꯔꯗꯤ ꯑꯩꯉꯣꯟꯗ ꯅꯪ ꯈꯤꯇꯪꯗꯤ ꯊꯦꯡꯉꯛꯀꯅꯤ ꯃꯤꯅꯠ ꯃꯉꯥ ꯑꯃ ꯇꯥꯔꯥ ꯑꯃ ꯆꯪꯈꯤꯅꯤ ꯍꯥꯏꯕ ꯋꯥꯍꯩꯗꯣ ꯐꯖꯅ ꯍꯥꯏꯕꯤꯔꯛꯑꯗꯤ ꯐꯩ ꯅꯈꯣꯏꯒꯤ ꯍꯦꯛꯇ ꯑꯐꯪ ꯑꯐꯪ ꯑꯍꯥꯟꯕ ꯐꯣꯜ ꯍꯦꯛꯇ ꯄꯣꯠ ꯊꯦꯡꯅꯕꯗ ꯅꯝꯕꯔ ꯂꯧꯔꯒ ꯇꯧꯕꯁꯤ ꯇꯧꯒꯅꯣ ꯃꯃꯥꯡꯗꯁꯨ ꯑꯩꯅ ꯅꯣꯏꯁꯤ ꯀꯌꯥꯔꯛ ꯍꯥꯟꯅ ꯍꯥꯏꯈ꯭ꯔꯦ ꯑꯗꯣ ꯌꯥꯔꯒꯗꯤ ꯅꯪ ꯈꯤꯇꯪ ꯊꯨꯅ ꯂꯥꯛꯑꯣ ꯃꯇꯝ ꯀꯌꯥꯝ ꯀꯨꯏꯅ ꯆꯪꯈꯤꯗꯣꯏꯅꯣ ꯊꯨꯅ ꯂꯥꯛꯑꯣꯕ ꯑꯩꯁꯦ ꯉꯥꯏꯔꯤ ꯇꯣꯏꯂꯦꯠꯁꯨ ꯆꯪꯅꯤꯡꯉꯦ ꯑꯩ ꯇꯣꯏꯂꯦꯠ ꯆꯪꯒꯗꯕ ꯈꯥꯡꯖꯤꯜꯂꯒꯅꯤꯅꯦ ꯅꯪꯕꯨ ꯅꯪ ꯉꯥꯏꯔꯤꯁꯦ ꯅꯈꯣꯏꯁꯤ ꯒ꯭ꯌꯥꯟ ꯃꯦꯟ ꯑꯃ ꯇꯥꯗꯦꯍꯦ ꯑꯗꯨꯛ ꯌꯥꯝꯅ ꯂꯥꯞꯄꯒ ꯀꯔꯤꯒꯤꯅꯣꯕ ꯐꯣꯜ ꯇꯧꯔꯛꯏꯗꯣ ꯑꯩꯁꯤ ꯐꯥꯒꯤꯅꯦꯅ ꯈꯟꯕ꯭ꯔꯕ ꯑꯩꯁꯤ ꯊꯕꯛ ꯌꯥꯝ ꯆꯤꯟꯕ ꯃꯤꯅꯤꯅꯦ ꯍꯣ ꯈꯔ ꯊꯨꯅ ꯂꯥꯛꯑꯣ ꯑꯗꯣ ꯌꯨꯝ ꯑꯩꯈꯣꯏ ꯊꯣꯉꯥꯟꯗꯣ ꯒ꯭ꯔꯦꯠ ꯑꯁꯪꯕ ꯄꯥꯟꯕ ꯃꯈꯣꯡ ꯅꯝꯃ ꯇꯦꯛꯄ ꯑꯃ ꯂꯩꯕꯗꯣ ꯑꯗꯨꯗꯨꯅꯦ ꯑꯗꯨ ꯃꯄꯥꯗꯨ ꯑꯗꯨꯝ ꯌꯥꯎꯁꯤꯜꯂꯛꯑꯣ ꯀꯣ ꯑꯗꯨ ꯌꯧꯔꯛꯑꯀꯥꯟꯗ ꯀꯣꯜ ꯇꯧꯕꯤꯔꯛꯑꯣ